ꯌꯨꯝꯗ ꯍꯩꯀꯣꯜ ꯑꯃ ꯁꯦꯝꯒꯠꯄ ꯍꯥꯏꯕꯁꯤ ꯑꯔꯥꯏꯕ ꯄꯣꯠꯇꯤ ꯅꯠꯇꯦ ꯃꯁꯤꯗ ꯊꯥꯒꯗꯧꯔꯤꯕ ꯍꯩ ꯆꯔꯥ ꯃꯌꯥꯝ ꯑꯗꯨ ꯐꯪꯕ ꯐꯪꯗꯕ ꯍꯥꯏꯕ ꯑꯃꯁꯨ ꯂꯩ ꯑꯗꯨꯒ ꯐꯪꯂꯕꯁꯨ ꯑꯃꯨꯛ ꯊꯥꯕ ꯃꯇꯝꯗ ꯃꯥ ꯊꯥꯕ ꯃꯇꯝꯗ ꯍꯧꯕ ꯍꯧꯗꯕ ꯁꯦꯕꯥ ꯐꯖꯅ ꯇꯧꯕꯤꯕ ꯏꯁꯤꯡ ꯆꯥꯏꯕꯤꯕ ꯍꯥꯔ ꯍꯥꯞꯄꯤꯕ ꯍꯥꯏꯕ ꯑꯃꯁꯨ ꯌꯥꯝꯅ ꯗꯔꯀꯥꯔ ꯑꯣꯏ ꯃꯔꯝ ꯑꯗꯨꯅ ꯃꯁꯤ ꯑꯔꯥꯏꯕ ꯄꯣꯠ ꯑꯃꯗꯤ ꯅꯠꯇꯦ